ꯌꯥꯅꯤꯡꯉꯦ ꯁ꯭ꯀꯨꯜꯁꯤꯡꯁꯤꯗ ꯕꯣꯀꯦꯁꯟꯅꯦꯜ ꯏꯗꯨꯀꯦꯁꯟꯁꯦ ꯎ ꯁꯨꯕ ꯑꯣꯏꯒꯦꯔꯥ ꯑꯗꯒꯤ ꯄ꯭ꯂꯝꯕꯤꯡ ꯐꯤ ꯁꯥꯕ ꯐꯤ ꯇꯨꯕ ꯉꯥꯅꯨ ꯌꯦꯟ ꯂꯣꯏꯕ ꯁꯥ ꯁꯟꯒꯨꯝꯕ ꯂꯣꯏꯕ ꯇꯝꯕꯤꯒꯗꯕꯅꯦꯕ ꯃꯔꯝ ꯃꯔꯝꯗꯤ ꯃꯔꯝꯗꯤ ꯃꯔꯝꯗꯝ ꯃꯁꯥꯅ ꯃꯁꯥꯕꯨ ꯊꯕꯛ ꯄꯤꯖꯕ ꯉꯝꯍꯜꯂꯦ ꯃꯁꯤꯅ ꯑꯗꯨꯅ ꯃꯍꯥꯛꯅ ꯃꯍꯥꯛꯀꯤ ꯃꯍꯩ ꯇꯝꯕꯗꯨ ꯊꯕꯛꯇ ꯂꯥꯏꯅ ꯑꯣꯟꯊꯣꯛꯄꯁꯨ ꯉꯝꯃꯦꯕ ꯕꯣꯀꯦꯁꯟꯅꯦꯜ ꯇ꯭ꯔꯦꯅꯤꯡꯁꯤꯅ ꯌꯥꯎꯔꯤꯁꯤꯅ ꯂꯥꯏꯔꯤꯛ ꯇꯝꯕ ꯂꯣꯏꯔꯒ ꯂꯣꯏꯔꯕ ꯃꯇꯝꯗ ꯃꯇꯝ ꯑꯗꯨꯗ ꯊꯕꯛ ꯐꯪꯗꯕꯒꯤ ꯑꯋꯥꯕꯁꯨ ꯂꯩꯔꯣꯏꯕ ꯑꯗꯨꯒꯤ ꯃꯊꯛꯇꯁꯨ ꯂꯝꯗꯝ ꯑꯁꯤꯗ ꯑꯦꯟꯇꯔꯄ꯭ꯔꯦꯅꯔꯒꯤ ꯋꯥꯈꯜꯂꯣꯟ ꯃꯌꯥꯝ ꯑꯃꯁꯨ ꯑꯣꯜꯍꯜꯂꯛꯄ ꯄꯨꯍꯜꯂꯛꯄ ꯉꯝꯃꯦꯕ